ꯇꯣꯉꯥꯟ ꯇꯣꯉꯥꯟꯕ ꯑꯩꯈꯣꯏꯒꯤ ꯀꯨꯝꯁꯤꯡꯗ ꯌꯨꯝꯐꯝ ꯑꯣꯏꯕ ꯄꯥꯝꯕꯤꯁꯤꯡꯒꯤꯗꯃꯛꯇ ꯑꯩꯈꯣꯏꯅ ꯂꯧꯒꯗꯕ ꯆꯦꯛꯁꯤꯟ ꯊꯧꯔꯥꯡꯁꯤꯡ ꯍꯥꯏꯔꯒꯗꯤ ꯁꯦꯡꯅ ꯑꯩꯈꯣꯏꯒꯤ ꯑꯁ ꯌꯥꯝ ꯁꯥꯕ ꯃꯇꯝꯗ ꯑꯩꯈꯣꯏꯒꯤ ꯄꯥꯝꯕꯤꯁꯤꯡꯁꯦ ꯈꯔ ꯎꯔꯨꯝ ꯂꯥꯡꯕ ꯃꯐꯝꯗ ꯊꯥꯡꯖꯟꯕꯤꯕ ꯑꯗꯒꯤꯗꯤ ꯏꯁꯤꯡ ꯃꯔꯥꯡ ꯀꯥꯏꯅ ꯆꯥꯏꯕꯤꯕ ꯑꯗꯒꯤꯗꯤ ꯑꯩꯈꯣꯏꯒꯤ ꯑꯏꯪꯕ ꯃꯇꯝꯗꯒꯨꯝꯕꯗꯅ ꯑꯩꯈꯣꯏꯒꯤ ꯂꯤꯛꯂꯥ ꯇꯥꯕꯒꯨꯝꯕꯗꯣ ꯑꯩꯈꯣꯏꯅ ꯆꯥꯝꯊꯣꯛꯄꯤꯕ ꯑꯗꯒꯤꯗꯤ ꯎꯔꯨꯝ ꯃꯔꯥꯡ ꯅꯨꯡꯁꯥ ꯈꯤꯇꯪ ꯃꯔꯥꯡ ꯀꯥꯏꯅ ꯐꯪꯕ ꯃꯐꯝꯗ ꯑꯃꯨꯛ ꯊꯝꯗꯣꯛꯄꯤꯕ ꯁꯤꯁꯤꯅꯤ ꯍꯥꯏꯖꯅꯤꯡꯉꯤ ꯑꯗꯨꯒ ꯃꯇꯝ ꯃꯇꯝꯒꯤ ꯃꯇꯨꯡ ꯏꯟꯅ ꯑꯩꯈꯣꯏꯒꯤ ꯃꯥꯒꯤ ꯄꯥꯝꯕꯤꯗꯨꯗ ꯍꯥꯔ ꯍꯥꯞꯄꯤꯕ ꯑꯗꯒꯤ ꯄꯥꯝꯕꯤꯗꯨꯕꯨ ꯃꯥꯒꯤ ꯃꯍꯤꯛ ꯃꯇꯥꯡ ꯂꯩꯔꯤꯕ꯭ꯔꯥ ꯈꯣꯠꯂꯤꯕ꯭ꯔꯥꯅ ꯐꯖꯅ ꯌꯦꯡꯁꯤꯟꯕꯤꯕ ꯁꯤ ꯆꯥꯎꯔꯥꯛꯄ ꯒꯥꯔꯗꯦꯅꯤꯡꯒꯤ ꯇꯤꯞꯁ ꯈꯔꯅꯤ ꯍꯥꯏꯖꯅꯤꯡꯉꯤ